ꯑꯩꯒꯤ ꯈꯨꯡꯒꯪꯗ ꯃꯄꯥꯟꯗ ꯈꯣꯡ ꯍꯥꯝꯕꯁꯤ ꯑꯗꯨꯝ ꯇꯧꯕ ꯌꯥꯎꯋꯦ ꯈꯨꯡꯒꯪꯒꯤ ꯃꯤꯑꯣꯏꯁꯤꯡꯁꯦ ꯂꯩꯇꯕ ꯄꯩꯁꯥ ꯄꯥꯏꯗꯕ ꯉꯥꯛꯇ ꯑꯣꯏꯕꯅꯤꯅ ꯁꯦꯅꯦꯇꯔꯤ ꯇꯣꯏꯂꯦꯠ ꯁꯥꯕ ꯉꯝꯗꯕ ꯑꯌꯥꯝꯕ ꯌꯥꯎꯔꯤ ꯑꯗꯨꯅ ꯃꯄꯥꯟꯗ ꯈꯣꯡ ꯍꯥꯝꯕꯁꯦ ꯑꯗꯨꯝ ꯌꯥꯎꯋꯦ ꯃꯁꯤꯒꯤ ꯑꯃꯥꯡꯕ ꯀꯥꯟꯅꯗꯕ ꯍꯛꯆꯥꯡꯗ ꯁꯣꯛꯍꯟꯕ ꯃꯌꯥꯝ ꯑꯃ ꯊꯣꯛꯑꯦ ꯃꯁꯤꯒꯤ ꯗꯤꯁꯑꯦꯠꯕꯥꯟꯇꯦꯁ ꯀꯥꯟꯅꯗꯕ ꯍꯥꯏꯔꯒꯗꯤ ꯃꯁꯤꯅ ꯃꯤꯑꯣꯏꯕꯗ ꯑꯩꯈꯣꯏꯒꯤ ꯂꯦꯜꯇ ꯂꯥꯏꯅ ꯀꯌꯥ ꯑꯃ ꯊꯣꯛꯍꯜꯂꯦ ꯃꯄꯥꯟꯗ ꯈꯣꯡ ꯍꯥꯝꯃꯕꯅꯤꯅ ꯑꯗꯨꯗꯒꯤ ꯍꯌꯤꯡ ꯀꯌꯥ ꯑꯃ ꯏꯜꯂꯦ ꯍꯌꯤꯡꯁꯤꯡꯗꯨꯅ ꯑꯃꯨꯛꯀ ꯌꯨꯝꯗ ꯄꯥꯏꯁꯜꯂꯒ ꯆꯥꯅꯕ ꯊꯛꯅꯕꯗ ꯇꯣꯡꯕꯗꯒꯤ ꯗꯥꯏꯔꯤꯌꯥ ꯇꯧꯍꯟꯕ ꯂꯥꯏꯅꯅꯥ ꯀꯌꯥ ꯑꯃ ꯀꯣꯂꯦꯔꯥ ꯅꯥꯍꯟꯕ ꯗꯥꯏꯁꯦꯟꯇ꯭ꯔꯤ ꯇꯧꯍꯟꯕ ꯑꯗꯨꯝꯕ ꯃꯌꯥꯝ ꯑꯃ ꯊꯣꯛꯍꯜꯂꯦ ꯑꯩꯈꯣꯏ ꯃꯤꯑꯣꯏꯕ ꯑꯩꯈꯣꯏ ꯕꯤꯂꯦꯖꯇ ꯂꯩꯕ ꯑꯩꯈꯣꯏꯗ ꯑꯅꯥꯕ ꯀꯌꯥ ꯑꯃ ꯊꯣꯛꯄꯒꯤ ꯃꯔꯝꯁꯦ ꯃꯁꯤꯅꯁꯨ ꯑꯣꯏꯍꯟꯕ ꯌꯥꯎꯋꯦ ꯑꯗꯨꯅ ꯂꯥꯏꯔꯕ ꯀꯌꯥꯁꯦ ꯒꯣꯔꯃꯦꯟꯒꯤ ꯁꯥꯏꯠꯇꯒꯤ ꯌꯦꯡꯁꯤꯟꯕꯤꯗꯨꯅ ꯁꯦꯅꯤꯇ꯭ꯔꯤ ꯇꯣꯏꯂꯦꯠ ꯁꯥꯕꯤꯕ ꯑꯁꯤ ꯌꯥꯝꯅ ꯗꯔꯀꯥꯔ ꯑꯣꯏ ꯑꯗꯨꯅ ꯑꯩꯈꯣꯏꯗ ꯑꯅꯥꯕ ꯀꯌꯥ ꯑꯃ ꯊꯣꯛꯏꯕꯁꯤꯒꯤ ꯃꯔꯝ ꯆꯥꯎꯔꯕ ꯃꯔꯝ ꯑꯁꯤꯁꯨ ꯃꯁꯤꯒꯤ ꯃꯄꯥꯟꯗ ꯈꯣꯡ ꯍꯥꯝꯕꯁꯦ ꯃꯁꯤꯅꯁꯨ ꯊꯣꯛꯍꯟꯒꯅꯤ ꯍꯥꯏꯅ ꯈꯜꯂꯦ ꯃꯁꯤꯅ ꯊꯣꯛꯍꯟꯕ ꯑꯣꯏꯗꯣꯏꯅꯤ ꯊꯣꯛꯍꯟꯗꯣꯏꯅꯤ ꯃꯄꯥꯟꯗ ꯈꯣꯡ ꯍꯥꯝꯕ ꯍꯥꯏꯕꯁꯤ ꯂꯥꯏꯅ ꯀꯌꯥ ꯑꯃ ꯊꯣꯛꯍꯟꯗꯣꯏꯅꯤ ꯍꯥꯏꯖꯤꯅꯤꯛ ꯑꯣꯏꯔꯣꯏꯗꯣꯏꯅꯤ ꯍꯥꯏꯖꯅꯤꯛ ꯑꯣꯏꯍꯟꯗ꯭ꯔꯤꯅꯤ ꯑꯩꯈꯣꯏꯗ ꯑꯅꯥꯕ ꯀꯌꯥꯑꯃ ꯁꯟꯗꯣꯛꯍꯜꯂꯤꯅꯤ ꯑꯗꯨꯅ ꯃꯄꯥꯟꯗ ꯈꯣꯡ ꯍꯥꯝꯕꯁꯦ ꯌꯥꯝꯅ ꯐꯠꯇꯕ ꯊꯕꯛꯅꯤ ꯑꯗꯨꯕꯨ ꯂꯥꯏꯔꯕ ꯄꯩꯁꯥ ꯄꯥꯏꯖꯗꯕ ꯀꯌꯥ ꯑꯃ ꯂꯩꯕꯅꯤꯅ ꯑꯗꯨꯝ ꯃꯄꯥꯟꯗ ꯈꯣꯡ ꯍꯥꯝꯕꯁꯦ ꯇꯧꯕꯗꯤ ꯌꯥꯎꯔꯤ ꯍꯧꯖꯤꯛꯀꯤ ꯑꯣꯏꯅ